ꯑꯩꯅ ꯍꯧꯖꯤꯛ ꯁꯤꯖꯤꯟꯅꯔꯤꯕ ꯔꯥꯏꯁ ꯀꯨꯀꯔꯁꯦ ꯌꯥꯝꯅ ꯅꯨꯡꯉꯥꯏꯇꯦ ꯃꯃꯥꯡꯗ ꯁꯤꯖꯤꯟꯅꯔꯤꯕ ꯔꯥꯏꯁ ꯀꯨꯀꯔꯁꯤ ꯁꯤꯖꯤꯟꯅꯔꯝꯕ ꯔꯥꯏꯁ ꯀꯨꯀꯔꯗꯨꯗꯤ ꯁꯤꯖꯤꯟꯅꯕꯗ ꯌꯥꯝ ꯅꯨꯡꯉꯥꯏ ꯌꯥꯝꯅꯁꯨ ꯐꯩ ꯑꯗꯨꯒ ꯍꯧꯖꯤꯛ ꯍꯧꯖꯤꯛ ꯑꯩꯈꯣꯏꯅ ꯁꯤꯖꯤꯟꯅꯔꯤꯕ ꯔꯥꯏꯁ ꯀꯨꯀꯔ ꯆꯥꯛ ꯊꯣꯡꯅꯕꯁꯦ ꯑꯩꯈꯣꯏꯒꯤ ꯊꯥ ꯐꯥꯗ꯭ꯔꯤ ꯀꯥꯟꯗ ꯌꯥꯔꯛꯈꯤꯗ꯭ꯔꯦꯕ ꯂꯩꯔꯛꯄꯗꯒꯤ ꯇꯥꯡꯉꯤꯕ ꯍꯥꯏꯗꯤ ꯄꯣꯠꯁꯛꯇꯨꯒ ꯃꯃꯟꯗꯨꯒ ꯌꯥꯝ ꯆꯥꯟꯅꯗꯦ ꯇꯥꯡꯉꯤꯕ ꯄꯣꯠꯇꯨ ꯇꯥꯡꯉꯤꯕꯗꯨꯒ ꯍꯥꯏꯔꯒꯗꯤ ꯄꯣꯠꯁꯤ ꯐꯖꯅ ꯌꯥꯐꯝ ꯊꯣꯛꯏ ꯀ꯭ꯋꯥꯂꯤꯇꯤ ꯂꯩꯐꯝ ꯊꯣꯛꯏ ꯑꯗꯨꯛꯀꯤ ꯃꯇꯤꯛ ꯀ꯭ꯋꯥꯂꯤꯇꯤ ꯂꯩꯇꯦ ꯑꯩꯅ ꯃꯃꯥꯡ ꯁꯤꯖꯤꯟꯅꯔꯝꯕꯗꯨꯗꯤ ꯆꯍꯤ ꯑꯃ ꯍꯦꯟꯅ ꯁꯤꯖꯤꯟꯅꯔꯝꯃꯦ ꯑꯗꯨꯅ ꯅꯨꯡꯉꯥꯏꯕꯁꯨ ꯌꯥꯝ ꯍꯦꯜꯂꯤ ꯍꯧꯖꯤꯛ ꯍꯧꯖꯤꯛꯀꯤ ꯔꯥꯏꯁ ꯀꯨꯀꯔꯁꯤꯗꯤ ꯌꯥꯝꯅ ꯐꯠꯇꯦ ꯍꯥꯏꯅꯤꯡꯉꯤ